ꯑꯩꯈꯣꯏꯒꯤ ꯃꯅꯥꯛꯇ ꯂꯩꯕ ꯍꯥꯏꯔꯒꯗꯤ ꯍꯤꯌꯨꯃꯦꯅꯤꯇꯤ ꯍꯤꯌꯨꯃꯦꯅꯤꯇꯤ ꯖꯤꯝꯗꯣ ꯃꯌꯥꯝ ꯑꯗꯨꯗ ꯖꯤꯝꯃꯔ ꯃꯌꯥꯝ ꯑꯝꯁꯨ ꯑꯗꯨꯗ ꯖꯤꯝ ꯁꯥꯟꯅꯔ ꯃꯣꯏ ꯇꯣꯔꯅꯥꯃꯦꯟ ꯊꯣꯛꯄ ꯃꯌꯥꯝ ꯑꯃ ꯂꯩ ꯑꯃꯁꯨꯡ ꯑꯦꯝ ꯑꯦꯝ ꯑꯦ ꯀꯩꯀꯥꯈꯩꯁꯨ ꯑꯗꯨꯗ ꯁꯥꯟꯅꯔꯒ ꯇꯣꯔꯅꯥꯃꯦꯟ ꯊꯣꯛꯄ ꯃꯌꯥꯝ ꯑꯝꯁꯨ ꯂꯩ